ꯇ꯭ꯌꯨꯞ ꯋꯦꯜ ꯍꯥꯏꯕꯁꯦ ꯑꯩꯈꯣꯏ ꯑꯩꯈꯣꯏꯒꯤ ꯚꯥꯔꯠ ꯂꯩꯕꯥꯛ ꯑꯁꯤꯗ ꯑꯗꯨꯛꯀꯤ ꯃꯇꯤꯛ ꯀꯥꯟꯅꯕ ꯑꯃꯅꯤ ꯏꯁꯤꯡ ꯑꯁꯦ ꯑꯗꯨꯛꯀꯤ ꯃꯇꯤꯛ ꯋꯥꯏ ꯀꯔꯤꯒꯤꯅꯣ ꯍꯥꯏꯕ ꯃꯇꯝꯗ ꯑꯩꯈꯣꯏꯒꯤ ꯅꯣꯡꯃꯒꯤ ꯁꯤꯖꯤꯟꯅꯔꯤꯕꯁꯦ ꯏꯁꯤꯡ ꯌꯥꯎꯗ꯭ꯔꯒꯗꯤ ꯌꯥꯗꯦ ꯏꯁꯤꯡ ꯑꯁꯤꯅ ꯑꯩꯈꯣꯏꯒꯤ ꯊꯋꯥꯏ ꯑꯣꯏꯍꯜꯂꯤꯕꯅ ꯃꯔꯝ ꯑꯣꯏꯔꯒ ꯑꯐꯕ ꯏꯁꯤꯡ ꯊꯛꯄꯁꯦ ꯌꯥꯝꯅ ꯗꯔꯀꯥꯔ ꯑꯣꯏ ꯑꯗꯨꯅ ꯃꯔꯝ ꯑꯣꯏꯔꯒ ꯇ꯭ꯌꯨꯞ ꯋꯦꯜꯗꯒꯤ ꯂꯥꯛꯄ ꯏꯁꯤꯡꯁꯤꯅ ꯈ꯭ꯋꯥꯏꯗꯒꯤ ꯑꯩꯈꯣꯏꯒꯤ ꯚꯥꯔꯠ ꯂꯩꯕꯥꯛ ꯑꯁꯤꯗ ꯑꯐꯕ ꯏꯁꯤꯡ ꯍꯥꯏꯕꯗꯨ ꯍꯧꯖꯤꯛ ꯍꯧꯖꯤꯛꯀꯤ ꯂꯩꯇ ꯂꯥꯏꯔꯁꯤꯡꯒꯤꯗꯃꯛꯇꯗꯤ ꯌꯥꯝꯅ ꯀꯥꯅꯔꯕ ꯑꯃ ꯑꯣꯏꯔꯤ ꯃꯁꯤꯅ ꯃꯔꯝ ꯑꯣꯏꯔꯒ ꯇ꯭ꯌꯨꯞ ꯋꯦꯜ ꯑꯁꯤ ꯁꯤꯖꯤꯟꯅꯕꯗꯒꯤ ꯑꯩꯈꯣꯏ ꯌꯨꯝ ꯌꯨꯝꯗ ꯏꯂꯥꯏ ꯂꯥꯏꯅ ꯏꯁꯤꯡ ꯑꯁꯦ ꯄꯨꯁꯟꯕ ꯉꯝꯃꯤ ꯑꯗꯨꯅ ꯑꯩꯈꯣꯏꯒꯤ ꯅꯣꯡꯃꯒꯤ ꯆꯪꯒꯗꯕ ꯏꯁꯤꯡꯒꯤ ꯆꯥꯡ ꯑꯁꯤ ꯑꯩꯈꯣꯏꯅ ꯏꯂꯥꯏ ꯂꯥꯏꯅ ꯁꯤꯖꯤꯟꯅꯕ ꯉꯝꯃꯤ

ꯑꯗꯨꯅ ꯑꯩꯈꯣꯏꯒꯤ ꯃꯇꯝ ꯁꯦꯞ ꯑꯣꯏꯍꯜꯂꯦ ꯆꯠꯀꯗꯕ ꯏꯊꯧ ꯐꯖꯅ ꯆꯠꯍꯟꯕ ꯉꯝꯍꯜꯂꯤ ꯃꯇꯝ ꯆꯥꯅ ꯏꯁꯤꯡ ꯑꯁꯤ ꯁꯤꯖꯤꯟꯅꯕ ꯐꯪꯍꯜꯂꯕꯅꯤꯅ ꯑꯩꯈꯣꯏꯗ ꯃꯁꯤꯅ ꯑꯩꯈꯣꯏꯒꯤ ꯍꯛꯆꯥꯡꯕꯨꯁꯤ ꯌꯥꯝꯅ ꯀꯥꯅꯍꯜꯂꯤ ꯍꯛꯆꯥꯡ ꯁꯣꯛꯍꯟꯗꯦ ꯅꯥꯍꯟꯗꯦ ꯌꯦꯛꯍꯟꯗꯦ ꯋꯥꯇꯔ ꯁꯄ꯭ꯂꯥꯏꯗꯒꯤ ꯏꯁꯤꯡ ꯐꯖꯅ ꯇꯔꯨ ꯇꯔꯨꯕ ꯏꯁꯤꯡꯗꯣ ꯊꯥꯔꯛꯑꯒ ꯑꯩꯈꯣꯏꯒꯤ ꯌꯨꯝ ꯌꯨꯝꯗ ꯏꯂꯥꯏ ꯂꯥꯏꯅ ꯁꯤꯖꯤꯟꯅꯕ ꯉꯝꯍꯜꯂꯤ ꯑꯗꯨꯅ ꯇ꯭ꯌꯨꯞ ꯋꯦꯜ ꯑꯁꯦ ꯑꯩꯈꯣꯏ ꯚꯥꯔꯠ ꯂꯩꯕꯥꯛ ꯑꯁꯤꯗ ꯑꯗꯨꯛꯀꯤ ꯃꯇꯤꯛ ꯌꯥꯝ ꯀꯥꯅꯔꯕ ꯑꯃꯅꯤ ꯃꯁꯤ ꯁꯔꯀꯥꯔꯅ ꯌꯨꯝ ꯈꯨꯗꯤꯡꯒꯤ ꯂꯩꯇ ꯂꯥꯏꯔ ꯊꯤꯗꯅ ꯁꯔꯀꯥꯔꯅ ꯃꯁꯤꯕꯨ ꯐꯪꯍꯟꯕ ꯉꯝꯃꯤ ꯃꯔꯝ ꯑꯁꯤꯗꯒꯤ ꯑꯩꯈꯣꯏꯗ ꯏꯁꯤꯡ ꯂꯩꯔꯒ ꯄꯩꯁꯥ ꯍꯦꯟꯅ ꯆꯠꯀꯗꯕꯗꯨ ꯆꯠꯍꯟꯗ꯭ꯔꯦ ꯐ꯭ꯔꯤ ꯑꯣꯐ ꯀꯣꯁꯇ ꯏꯁꯤꯡ ꯑꯁꯦ ꯑꯩꯈꯣꯏꯅ ꯁꯦꯜ ꯆꯪꯗꯅ ꯐꯪꯕ ꯉꯝꯃꯤ ꯑꯗꯨꯅ ꯃꯔꯝ ꯑꯣꯏꯔꯒ ꯑꯩꯈꯣꯏꯅ ꯇꯔꯨ ꯇꯔꯨꯕ ꯄꯥꯏꯞꯁꯤꯡ ꯊꯝꯗꯨꯅ ꯐꯖꯅ ꯁꯤꯖꯤꯟꯅꯩ ꯃꯇꯝ ꯆꯥꯅ ꯁꯦꯡꯗꯣꯛ ꯈꯣꯠꯇꯣꯛꯇꯨꯅ ꯑꯩꯈꯣꯏꯒꯤ ꯂꯥꯛꯏꯕ ꯏꯁꯤꯡꯒꯤ ꯄꯥꯏꯞ ꯑꯁꯤꯕꯨꯁꯨ ꯑꯩꯈꯣꯏꯅ ꯉꯥꯛ ꯁꯦꯜꯂꯒ ꯁꯔꯀꯥꯔꯒꯤ ꯀꯥꯟꯅꯕꯁꯨ ꯑꯩꯈꯣꯏꯅ ꯂꯧꯕ ꯉꯝꯃꯤ ꯃꯔꯝ ꯑꯁꯤꯅ ꯇ꯭ꯌꯨꯕ ꯋꯦꯜ ꯑꯁꯦ ꯑꯗꯨꯛꯀꯤ ꯃꯇꯤꯛ ꯑꯩꯈꯣꯏꯗ ꯀꯥꯅꯕ ꯑꯃ ꯑꯣꯏ ꯍꯥꯏꯅ ꯍꯥꯏꯖꯅꯤꯡꯉꯤ